ꯁꯦ ꯑꯁꯤꯒꯤ ꯂꯣꯟ ꯃꯣꯏꯒꯤ ꯀꯜꯆꯔ ꯑꯣꯏꯅ ꯂꯩ ꯑꯩꯈꯣꯏꯒꯤ ꯏꯁꯇꯦꯠꯗꯨꯗ ꯃꯤ ꯃꯦꯖꯣꯔꯤꯇꯤꯅ ꯑꯁꯤ ꯃꯅꯤꯄꯨꯔꯤ ꯂꯣꯟꯁꯦ ꯌꯥꯝ ꯈꯪꯕꯅꯤ ꯑꯩꯈꯣꯏ ꯇ꯭ꯔꯥꯕꯦꯜꯗꯤ ꯑꯁꯤꯒꯤ ꯃꯅꯤꯄꯨꯔꯤ ꯂꯣꯟꯁꯦ ꯐꯖꯅ ꯉꯥꯥꯡꯗꯦ ꯑꯗꯨ ꯑꯣꯏꯔꯕꯁꯨ ꯃꯍꯥꯛꯗꯤ ꯃꯤ ꯃꯌꯥꯝꯗꯨꯅ ꯇꯥꯕꯅꯤ ꯃꯤ ꯂꯣꯏꯅꯃꯛ ꯗꯨꯅ ꯑꯁꯤꯒꯤ ꯂꯣꯟꯒꯤ ꯐꯖ ꯊꯕ ꯒꯤ ꯄ꯭ꯔꯣꯖꯦꯛ ꯅꯠꯇ꯭ꯔꯒ ꯃꯤ ꯂꯣꯏꯅ ꯉꯥꯡꯕ ꯍꯧꯔꯗꯤ ꯑꯁꯤꯒꯤ ꯃꯅꯤꯄꯨꯔꯤ ꯂꯣꯟꯁꯦ ꯐꯖꯅ ꯄ꯭ꯔꯣꯃꯣꯠ ꯇꯧꯕ ꯌꯥꯅꯤ